ꯍꯧꯖꯤꯛꯀꯥꯟ ꯅꯨꯄꯤꯁꯤꯡꯅ ꯅꯨꯡꯇꯤꯒꯤ ꯑꯣꯏꯅ ꯊꯦꯡꯅꯔꯤꯕ ꯈꯨꯗꯣꯡ ꯆꯥꯗꯕ ꯁꯤꯡꯗꯤ ꯂꯩꯇ꯭ꯔꯦ ꯑꯗꯨꯕꯨ ꯊꯥꯏꯅ ꯅꯨꯄꯤꯁꯤꯡꯗꯤ ꯌꯥꯝꯅ ꯑꯋꯥꯕ ꯐꯪꯕꯅꯦ ꯍꯥꯏꯅ ꯇꯥꯏ ꯊꯥꯏꯅ ꯃꯇꯝꯗ ꯅꯨꯄꯤꯕꯨ ꯌꯥꯝ ꯂꯨꯅ ꯇꯧꯕꯤꯗꯦ ꯑꯗꯨꯒꯤ ꯑꯋꯥꯕ ꯌꯥꯝꯅ ꯐꯪꯕꯅꯤ ꯍꯥꯏ ꯅꯨꯄꯤꯕꯨ ꯂꯥꯏꯔꯤꯛ ꯂꯥꯏꯁꯨ ꯇꯝꯕꯤꯗꯦ ꯅꯨꯄꯤꯕꯨ ꯌꯨꯝꯒꯤ ꯊꯕꯛ ꯉꯇ ꯁꯨꯕꯗ ꯁꯤꯖꯤꯟꯅꯕꯅꯤ ꯑꯇꯣꯞꯄꯒꯤ ꯃꯇꯝꯗ ꯌꯥꯎꯍꯟꯗꯦ ꯑꯗꯨꯝ ꯌꯨꯝꯗ ꯊꯝꯕꯅꯤ ꯍꯥꯏꯅ ꯇꯥꯏ ꯍꯧꯖꯤꯛꯀ ꯑꯩꯈꯣꯏ ꯅꯨꯄꯤꯁꯤꯡꯗꯤ ꯑꯗꯨꯝ ꯆꯠꯅꯤꯡꯕ ꯃꯐꯝꯗ ꯆꯠꯂꯦ ꯇꯧꯅꯤꯡꯕ ꯊꯕꯛ ꯇꯧꯈ꯭ꯔꯦ ꯑꯗꯨꯝ ꯅꯨꯡꯉꯥꯏꯈ꯭ꯔꯦ ꯂꯩꯉꯥꯛꯅꯁꯨ ꯑꯩꯈꯣꯏ ꯅꯨꯄꯤꯒꯤꯗꯃꯛ ꯄ꯭ꯔꯣꯖꯦꯛ ꯌꯥꯝ ꯂꯧꯈꯠꯈ꯭ꯔꯦ ꯑꯗꯨꯝ ꯑꯩꯈꯣꯏꯁꯨ ꯍꯧꯖꯤꯛꯇꯤ ꯅꯨꯡꯉꯥꯏꯅ ꯂꯩꯔꯝꯃꯤ ꯈꯨꯗꯣꯡꯆꯥꯗꯕ ꯀꯔꯤꯁꯨ ꯊꯦꯡꯅꯗ꯭ꯔꯦ ꯅꯨꯄꯤꯒ ꯅꯨꯄꯥꯁꯤꯡ ꯀꯌꯥꯝ ꯈꯦꯅꯗ꯭ꯔꯦ ꯑꯗꯨꯝ ꯂꯣꯏꯅꯃꯛ ꯃꯤꯑꯣꯏ ꯑꯃꯅꯤ ꯂꯣꯏꯅꯃꯛ ꯏꯀ꯭ꯋꯦꯜ ꯔꯥꯏꯠ ꯐꯪꯏ ꯑꯗꯨꯒꯤ ꯑꯋꯥꯕ ꯀꯔꯤꯁꯨ ꯂꯩꯇ꯭ꯔꯦ ꯅꯨꯡꯉꯥꯏꯈ꯭ꯔꯦ ꯌꯥꯏꯐꯈ꯭ꯔꯦ ꯑꯗꯨꯕꯨ ꯊꯥꯏꯅ ꯃꯇꯝꯗꯗꯤ ꯅꯨꯄꯤꯕꯨ ꯂꯥꯏꯔꯤꯛ ꯇꯝꯍꯟꯗꯕꯒꯤ ꯍꯧꯖꯤꯛ ꯑꯩꯈꯣꯏꯒꯤ ꯏꯃꯥ ꯏꯅꯦ ꯒꯤ ꯀꯥꯡꯕꯨꯁꯤꯡ ꯂꯥꯏꯔꯤꯛ ꯍꯩꯇꯕ ꯄꯥꯕ ꯍꯩꯇꯕ ꯌꯥꯝ ꯂꯩ ꯑꯗꯨꯕꯨ ꯑꯩꯍꯥꯛꯀꯤ ꯀꯥꯡꯂꯨꯞꯗꯗꯤ ꯂꯣꯏꯅꯃꯛ ꯂꯥꯏꯔꯤꯛ ꯇꯝꯈ꯭ꯔꯦ ꯂꯩꯉꯥꯛꯅ ꯂꯩꯡꯉꯥꯛꯅ ꯅꯨꯄꯤ ꯑꯉꯥꯡ ꯂꯥꯏꯔꯤꯛ ꯇꯝꯗꯕ ꯌꯥꯗꯦ ꯍꯥꯏꯅ ꯍꯥꯏꯅ ꯕꯦꯇꯤ ꯕꯆꯥꯎ ꯕꯦꯇꯤ ꯄꯔꯥꯎ ꯍꯥꯏꯕ ꯄ꯭ꯔꯣꯖꯦꯛ ꯑꯁꯤꯗ ꯅꯨꯄꯤ ꯃꯆꯥ ꯂꯥꯏꯔꯤꯛ ꯇꯝꯗꯕ ꯌꯥꯗꯦ ꯍꯥꯏꯕ ꯄꯨꯊꯣꯛꯈ꯭ꯔꯦ ꯑꯗꯨꯒꯤꯗꯃꯛ ꯑꯩꯍꯥꯛ ꯅꯨꯄꯤꯁꯤꯡ ꯍꯧꯖꯤꯛꯇꯒꯤ ꯆꯍꯤ ꯈꯔ ꯃꯇꯨꯡꯗ ꯂꯣꯏꯅꯃꯛ ꯂꯥꯏꯔꯤꯛ ꯍꯩꯈ꯭ꯔꯅꯤ ꯅꯨꯄꯤꯁꯤꯡꯁꯨ ꯅꯨꯡꯉꯥꯏꯔꯅꯤ ꯑꯩꯈꯣꯏ ꯚꯥꯔꯠꯁꯨ ꯆꯥꯎꯈꯠꯈ꯭ꯔꯦ